ꯈꯨꯡꯒꯪꯁꯤꯡꯗ ꯃꯍꯧꯁꯥꯗꯒꯤ ꯂꯩꯖꯔꯝꯂꯕ ꯆꯠꯅꯕꯤ ꯀꯌꯥꯗꯒꯤ ꯂꯥꯞꯊꯣꯛꯅ ꯍꯤꯡꯕ ꯃꯤꯑꯣꯏ ꯀꯌꯥ ꯃꯔꯨꯝ ꯂꯩꯔꯦ ꯃꯤꯑꯣꯏ ꯑꯌꯥꯝꯕꯅ ꯃꯄꯥꯟꯗ ꯄꯥꯔꯇꯤ ꯁꯦꯂꯦꯕ꯭ꯔꯦꯁꯟ ꯇꯣꯏꯅ ꯇꯧꯕ ꯑꯗꯨꯒ ꯃꯄꯥꯟꯗ ꯇꯣꯏꯅ ꯌꯨ ꯊꯛꯄꯒꯤ ꯆꯠꯅꯕꯤ ꯀꯌꯥ ꯃꯔꯨꯝ ꯑꯁꯤ ꯎꯕ ꯐꯪꯂꯦ ꯍꯥꯟꯅꯗꯤ ꯈꯨꯡꯒꯪꯁꯤꯡꯗ ꯂꯩꯕ ꯃꯤꯑꯣꯏ ꯑꯌꯥꯝꯕꯅ ꯍꯥꯏꯔꯤꯕ ꯃꯄꯥꯟꯂꯝꯗ ꯄꯥꯔꯇꯤ ꯇꯧꯕ ꯑꯃꯗꯤ ꯃꯄꯥꯟꯗ ꯌꯨ ꯊꯛꯄꯒꯤ ꯆꯠꯅꯕꯤ ꯑꯁꯤ ꯎꯕ ꯐꯪꯂꯝꯗꯦ ꯑꯗꯨꯕꯨ ꯍꯧꯖꯤꯛꯀꯥꯟꯒꯤ ꯃꯤꯑꯣꯏꯁꯤꯡ ꯑꯌꯥꯝꯕꯅ ꯍꯥꯏꯔꯤꯕ ꯆꯠꯅꯕꯤ ꯑꯁꯤꯗꯒꯤ ꯌꯥꯝꯅ ꯈꯦꯠꯅꯅ ꯎꯕ ꯐꯪꯂꯦ ꯑꯗꯨꯒ ꯑꯇꯣꯞ ꯑꯇꯣꯞꯄ ꯑꯗꯨꯒ ꯑꯇꯣꯞ ꯑꯇꯣꯞꯄ ꯀꯌꯥ ꯑꯃꯅ ꯃꯄꯥꯟꯗ ꯇꯧꯅꯔꯦ ꯑꯌꯥꯝꯕ ꯃꯤꯑꯣꯏꯁꯤꯡ ꯃꯄꯥꯟꯗ ꯌꯨ ꯊꯛꯄꯒꯤ ꯍꯩꯅꯕꯤ ꯂꯩꯕ ꯎꯔꯦ ꯑꯁꯤꯒꯨꯝꯂꯕ ꯑꯍꯣꯡꯕ ꯀꯌꯥ ꯃꯔꯣꯝ ꯑꯁꯤ ꯑꯗꯨꯝ ꯃꯇꯝ ꯃꯇꯝꯗꯨꯒ ꯆꯨꯅꯅ ꯆꯠꯈꯤꯕꯅ ꯑꯌꯥꯝꯕ ꯑꯣꯏꯅ ꯎꯕ ꯐꯪꯖꯩ ꯑꯗꯨꯒ ꯍꯥꯏꯔꯤꯕꯁꯤꯡ ꯑꯁꯤꯒꯤ ꯑꯍꯣꯡꯕ ꯀꯌꯥ ꯑꯁꯤꯗꯗꯤ ꯑꯩ ꯏꯁꯥ ꯌꯥꯎꯖꯗꯦ